ꯑꯩꯅ ꯁꯦꯝꯕ ꯑꯆꯥꯄꯣꯠ ꯈꯔ ꯍꯥꯏꯔꯗꯤ ꯑꯩ ꯃꯦꯒꯤ ꯑꯗꯨꯝ ꯍꯧꯋꯦ ꯅꯨꯗꯜꯁꯀꯨꯝꯕ ꯑꯗꯨꯝ ꯁꯦꯝꯃꯦ ꯐ꯭ꯔꯥꯏ ꯔꯥꯏꯁ ꯍꯧꯕ ꯌꯥꯎꯋꯤ ꯕꯣꯔꯥ ꯍꯧꯋꯤ ꯁꯤꯡꯖꯨ ꯌꯥꯝ ꯇꯣꯏ ꯁꯦꯝꯃꯦ ꯑꯗꯨꯒ ꯍꯩ ꯊꯣꯡꯕꯒꯨꯝꯕ ꯑꯗꯨꯝꯃ ꯅꯨꯡꯗꯥꯡ ꯋꯥꯏꯔꯝꯒꯨꯝꯕ ꯆꯥꯅꯤꯡꯉꯛꯄꯒꯤ ꯑꯗꯨꯝ ꯁꯦꯝꯃꯦ ꯑꯗꯨꯝ ꯑꯆꯥꯄꯣꯠ ꯃꯌꯥꯝ ꯁꯦꯝꯃꯦ ꯑꯗꯨꯗ ꯑꯩꯅ ꯌꯥꯝ ꯄꯥꯝꯕ ꯍꯥꯏꯔꯒꯗꯤ ꯃꯈꯜ ꯑꯃ ꯍꯦꯛꯇꯒꯤ ꯑꯩꯈꯣꯏꯗ ꯁꯦꯌꯔ ꯇꯧꯕꯤꯌꯣ ꯍꯥꯏꯇꯥꯗꯤ ꯁꯤꯡꯖꯨꯁꯦ ꯁꯤꯡꯖꯨꯁꯦ ꯑꯩ ꯌꯥꯝ ꯄꯥꯝꯃꯦꯕꯀꯣ ꯑꯩꯅ ꯈ꯭ꯋꯥꯏ ꯇꯣꯏꯅ ꯁꯦꯝꯕ ꯑꯆꯥꯄꯣꯠ ꯃꯈꯜꯁꯨ ꯑꯣꯏꯌꯦꯕ ꯁꯤꯡꯖꯨꯁꯦ ꯁꯤꯡꯖꯨꯁꯦ ꯚꯦꯖꯤꯇꯦꯕꯜ ꯁꯥꯂꯥꯠ ꯀꯨꯝꯕꯅꯦꯕ ꯑꯗ ꯚꯦꯖꯤꯇꯦꯕꯜ ꯁꯥꯂꯥꯠ ꯍꯥꯏꯔꯒ ꯑꯃꯨꯛ ꯑꯩꯈꯣꯏꯁꯤꯅ ꯃꯅꯤꯄꯨꯔ ꯏꯁꯇꯥꯏꯜ ꯑꯣꯏꯕ ꯁꯤꯡꯖꯨꯁꯤꯅ ꯑꯗ ꯑꯍꯥꯟꯕꯗ ꯑꯩꯈꯣꯏꯅ ꯃꯅꯥ ꯃꯁꯤꯡ ꯃꯌꯥꯝ ꯍꯥꯞꯄꯦ ꯁꯤꯡꯖꯨꯁꯦ ꯑꯅꯝꯕ ꯑꯩꯈꯣꯏꯅ ꯍꯥꯞꯄꯤꯁꯦ ꯀꯣꯕꯤ ꯃꯇꯝꯗ ꯀꯣꯕꯤ ꯍꯥꯞꯄꯦ ꯍꯋꯥꯏ ꯃꯇꯣꯟ ꯍꯥꯞꯄꯦ ꯇꯨꯅꯤꯡꯀꯣꯛ ꯑꯗꯒꯤ ꯀꯥꯡꯍꯨꯃꯥꯟ ꯀꯣꯝꯄ꯭ꯔꯦꯛ ꯑꯗꯨꯃꯥꯏꯅ ꯍꯥꯞꯄꯅꯤ ꯑꯗꯨꯒ ꯃꯥꯁꯦ ꯃꯤꯛꯁ ꯇꯧꯔꯅꯦꯕ ꯊꯨꯝ ꯉꯥꯔꯤꯅꯦ ꯃꯣꯔꯣꯛꯅꯦ ꯊꯨꯝꯅꯦ ꯇꯧꯔ ꯑꯍꯥꯝꯕꯗ ꯇꯣꯠꯂꯅꯤ ꯑꯗꯨꯗꯒꯤꯗꯤ ꯕꯦꯁꯣꯟꯒꯨꯝꯕ ꯍꯥꯞꯄꯅꯤ ꯑꯗꯨꯒ ꯍꯦꯟꯅ ꯃꯍꯥꯎ ꯂꯩꯅꯕꯒꯤꯗꯃꯛꯇ ꯊꯣꯏꯗꯤꯡꯒꯨꯝꯕ ꯍꯥꯞꯄꯦꯕ ꯑꯗ ꯁꯤ ꯁꯤꯡꯖꯨꯁꯦ ꯅꯠꯇꯕ ꯍꯧꯖꯤꯛꯀꯥꯟ ꯌꯥꯝ ꯆꯥꯅꯔꯤꯕ ꯃꯤꯃꯤ ꯁꯤꯡꯖꯨꯁꯦ ꯃꯤꯃꯤ ꯁꯤꯡꯖꯨꯁꯤꯁꯨ ꯌꯥꯝ ꯍꯥꯎꯋꯦ ꯑꯗꯨꯅ ꯃꯤꯃꯤ ꯁꯤꯡꯖꯨ ꯁꯦꯝꯕꯁꯤꯅ ꯉꯁꯥꯏꯒꯤ ꯁꯤꯡꯖꯨ ꯁꯦꯝꯕꯁꯤꯒ ꯆꯞ ꯃꯅꯩꯕ ꯏꯁꯇꯦꯞ ꯑꯗ ꯃꯅꯥ ꯃꯤꯃꯤꯁꯦ ꯈꯛ ꯑꯦꯠ ꯇꯧꯕꯩꯋꯥꯅꯦꯕꯀꯣ ꯑꯗꯨꯅ ꯃꯤꯃꯤ ꯁꯤꯡꯖꯨꯁꯦ ꯌꯥꯝ ꯐꯦꯃꯁ ꯑꯣꯏꯕ ꯏꯚꯦꯅꯤꯡꯒꯤꯗꯤ ꯁꯤꯡꯖꯨ ꯑꯃ ꯆꯥꯉꯥꯡ ꯑꯃ ꯕꯣꯔꯥ ꯑꯃ ꯍꯥꯏꯔꯗꯤ ꯂꯣꯏꯔꯦꯕ ꯑꯗꯨꯅ ꯑꯩ ꯑꯗꯨꯝ ꯁꯤꯡꯖꯨ ꯆꯥꯉꯥꯡ ꯕꯣꯔꯥ ꯑꯗꯨꯝ ꯁꯦꯝꯃꯦ ꯑꯗꯨꯝ ꯆꯥꯏ ꯑꯗꯨꯒ ꯌꯥꯝ ꯅꯨꯡꯉꯥꯏ ꯍꯥꯏꯇꯥꯔꯦ ꯑꯗꯒꯤ ꯑꯗꯨꯅꯤ